ꯑꯩꯅ ꯈ꯭ꯋꯥꯏꯗꯒꯤ ꯆꯥꯎꯊꯣꯛꯆꯅꯤꯉꯥꯏ ꯑꯣꯏꯕ ꯍꯥꯏꯔꯒꯗꯤ ꯑꯩꯒꯤ ꯏꯃꯥ ꯏꯄꯥ ꯒ ꯏꯆꯤꯜ ꯏꯅꯥꯎꯁꯤꯡꯒ ꯄꯨꯟꯅ ꯅꯨꯡꯁꯤ ꯆꯥꯅꯅ ꯂꯩꯃꯤꯟꯅꯕ ꯏꯃꯥ ꯕꯕꯥ ꯍꯧꯖꯤꯛ ꯐꯥꯎꯕ ꯂꯨꯅ ꯅꯥꯟꯅ ꯊꯝꯕꯤꯕ ꯑꯁꯤꯃꯁꯨ ꯈ꯭ꯋꯥꯏꯗꯒꯤ ꯆꯥꯎꯊꯣꯛꯆꯩ ꯑꯗꯨꯒ ꯑꯩꯒꯤ ꯄꯨꯟꯁꯤꯗ ꯑꯩꯅ ꯇꯧꯔꯨꯕ ꯊꯕꯛ ꯑꯩꯅ ꯇꯧꯖꯈꯤꯕ ꯊꯕꯛ ꯑꯣꯏꯔꯛꯀꯅꯤ ꯍꯥꯏꯅ ꯈꯜꯂꯒ ꯇꯧꯖꯈꯤꯕ ꯊꯕꯛ ꯑꯃ ꯃꯥꯏ ꯄꯥꯛꯂꯛꯄ ꯁꯤꯗꯒꯤ ꯍꯦꯟꯅ ꯅꯨꯡꯉꯥꯏꯕ ꯆꯥꯎꯊꯣꯛꯄ ꯅꯤꯡꯕ ꯁꯤꯃꯨꯛ ꯅꯨꯡꯉꯥꯏꯕ ꯑꯝꯇ ꯂꯩꯇꯦ